ꯃꯅꯤꯄꯨꯔꯒꯤ ꯃꯅꯤꯄꯨꯔꯤ ꯑꯩꯈꯣꯏꯒꯤ ꯏꯁꯩ ꯃꯇꯝꯒꯤ ꯏꯁꯩ ꯍꯥꯏꯔꯒꯁꯨ ꯍꯥꯏꯔꯁꯨ ꯑꯗꯨꯝ ꯌꯥꯔꯦ ꯑꯅꯧ ꯑꯅꯧꯕ ꯑꯩꯈꯣꯏꯒꯤ ꯑꯥꯔꯕꯤꯟ ꯑꯗꯒꯤ ꯑꯦ ꯀꯦ ꯑꯗꯒꯤ ꯃꯔꯨ ꯑꯣꯏꯅ ꯔꯟꯕꯤꯔ ꯊꯧꯅꯥ ꯑꯩ ꯈ꯭ꯋꯥꯏꯗꯒꯤ ꯄꯥꯝꯖꯕ ꯁꯤꯡꯒꯔꯁꯦ ꯔꯟꯕꯤꯔ ꯊꯧꯅꯥꯅꯤ ꯔꯟꯕꯤꯔ ꯊꯧꯅꯥꯒꯤ ꯃꯥꯒꯤ ꯑꯩꯈꯣꯏꯒꯤ ꯈꯣꯜꯂꯩ ꯍꯥꯏꯇꯔꯦ ꯃꯥꯏ ꯁꯨꯔꯁꯦ ꯑꯗꯨꯛꯀꯤ ꯃꯇꯤꯛ ꯃꯥꯒꯤ ꯏꯁꯀꯦꯜ ꯋꯥꯡꯕ ꯌꯥꯝ ꯐꯖꯕ ꯌꯥꯝꯅ ꯍꯩꯕ ꯑꯗꯒꯤ ꯌꯥꯝ ꯅꯨꯡꯁꯤ ꯅꯨꯡꯁꯤꯕ ꯑꯩꯈꯣꯏꯒꯤ ꯏꯁꯩ ꯀꯌꯥ ꯑꯃ ꯃꯥꯅ ꯁꯛꯄꯅ ꯃꯔꯝ ꯑꯣꯏꯔꯒ ꯍꯥꯏꯔꯤꯕ ꯃꯅꯤꯄꯨꯔꯒꯤ ꯏꯁꯩꯁꯦ ꯑꯗꯨꯛꯀꯤ ꯃꯇꯤꯛ ꯐꯖꯩ ꯑꯗꯨꯅ ꯃꯅꯤꯄꯨꯔꯒꯤ ꯇꯣꯉꯥꯟ ꯇꯣꯉꯥꯟꯕ ꯁꯩꯁꯛꯄ ꯀꯌꯥ ꯑꯃꯁꯨ ꯂꯩ ꯑꯐꯥꯎ ꯑꯐꯥꯎꯕ ꯁꯤꯡꯒꯔ ꯀꯌꯥ ꯑꯃꯁꯨ ꯂꯩ ꯃꯈꯣꯏꯁꯤꯡꯁꯨ ꯑꯗꯨꯛꯀꯤ ꯃꯇꯤꯛ ꯐꯖꯅ ꯏꯁꯩ ꯁꯛꯅꯩ ꯃꯁꯤꯅꯤ ꯑꯩꯒꯤ ꯈ꯭ꯋꯥꯏꯗꯒꯤ ꯄꯥꯝꯖꯕ ꯏꯁꯩꯒꯤ ꯍꯥꯏꯕꯁꯦ